ꯑꯩꯈꯣꯏꯒꯤ ꯃꯅꯤꯄꯨꯔꯤ ꯂꯣꯜ ꯑꯁꯤ ꯑꯍꯣꯡꯕ ꯀꯌꯥ ꯑꯃꯔꯣꯝ ꯄꯨꯔꯛꯂꯦ ꯍꯧꯖꯤꯛꯇꯤ ꯁꯝꯅ ꯍꯥꯏꯔꯕꯗ ꯑꯩꯈꯣꯏꯒꯤ ꯃꯅꯤꯄꯨꯔꯤ ꯂꯣꯜꯗ ꯏꯪꯂꯤꯁ ꯀꯌꯥ ꯑꯃꯔꯣꯝ ꯊꯦꯠꯂꯛꯄ ꯍꯤꯟꯗꯤ ꯀꯌꯥ ꯑꯃꯔꯣꯝ ꯃꯤꯛꯁ ꯑꯞ ꯇꯧꯔꯛꯄ ꯑꯁꯤꯅ ꯃꯔꯝ ꯑꯣꯏꯔꯒ ꯑꯩꯈꯣꯏꯒꯤ ꯂꯣꯟ ꯑꯁꯤ ꯇꯞꯅ ꯇꯞꯅ ꯃꯥꯡꯕꯒꯨꯝ ꯇꯧꯔꯛꯂꯤ ꯁꯝꯅ ꯑꯩꯈꯣꯏꯅ ꯂꯣꯟ ꯑꯁꯤ ꯃꯥꯡꯂꯛꯄꯒꯤ ꯃꯔꯝꯗꯤ ꯑꯩꯈꯣꯏꯅ ꯇꯤ ꯚꯤ ꯌꯦꯡꯉꯨꯔꯒ ꯅꯠꯇꯔꯒ ꯑꯇꯣꯞꯄ ꯂꯝꯗ ꯂꯥꯏꯔꯤꯛ ꯇꯝꯕ ꯆꯠꯂꯨꯔꯒ ꯑꯇꯣꯞꯄ ꯖꯥꯇꯤꯒ ꯑꯇꯣꯞꯄ ꯀꯟꯇ꯭ꯔꯤꯒꯤ ꯅꯠꯇꯔꯒ ꯏꯁꯇꯦꯠꯀꯤ ꯃꯤꯒ ꯂꯩꯃꯤꯟꯅꯔꯨꯕ ꯁꯝꯅꯔꯨꯕ ꯃꯇꯝꯗ ꯃꯈꯣꯏꯒꯤ ꯂꯣꯟꯗꯨꯅ ꯍꯦꯟꯅ ꯐꯩ ꯍꯦꯟꯅ ꯐꯖꯩ ꯍꯥꯏꯔꯒ ꯃꯇꯧ ꯇꯝꯕꯒꯨꯝ ꯇꯧꯏ ꯑꯩꯈꯣꯏꯒꯤ ꯃꯅꯤꯄꯨꯔꯤ ꯂꯣꯟ ꯑꯁꯤꯗ ꯍꯧꯖꯤꯛ ꯇꯁꯦꯡꯅ ꯃꯅꯤꯄꯨꯔꯤꯒꯤ ꯂꯣꯟ ꯍꯥꯏꯕꯁꯤ ꯂꯩꯇꯕꯒꯨꯝ ꯇꯧꯔꯦ ꯃꯔꯝ ꯑꯗꯨꯅ ꯑꯩꯈꯣꯏꯅ ꯑꯩꯈꯣꯏꯒꯤ ꯂꯣꯟ ꯑꯁꯤ ꯃꯥꯡꯍꯟꯗꯕꯅ ꯍꯥꯏꯕꯗꯤ ꯑꯩꯈꯣꯏꯒꯤ ꯑꯝꯅꯤꯄꯨꯔꯤ ꯂꯣꯟꯗ ꯂꯣꯟꯕꯅ ꯍꯦꯟꯅ ꯐꯩ ꯍꯥꯏꯕꯁꯦ ꯑꯩꯒꯤ ꯋꯥꯈꯜꯒꯤ ꯑꯄꯥꯝꯕꯅꯤ ꯑꯗꯨꯕꯨ ꯍꯧꯖꯤꯛꯇꯤ ꯑꯩꯈꯣꯏꯒꯤ ꯂꯣꯜ ꯑꯁꯤ ꯏꯪꯂꯤꯁꯅ ꯁꯝꯅ ꯍꯥꯏꯔꯕꯗ ꯑꯩꯈꯣꯏꯒꯤ ꯏꯃꯥ ꯏꯄꯥ ꯍꯥꯏꯔꯒꯁꯨ ꯃꯣꯝ ꯗꯦꯠ ꯗꯦꯗꯤ ꯀꯥꯏꯅ ꯑꯩꯈꯣꯏ ꯃꯇꯧ ꯇꯝꯖꯕ ꯑꯗꯨꯗꯒꯤ ꯍꯤꯟꯗꯤꯗ ꯍꯥꯏꯔꯒꯅ ꯑꯩꯈꯣꯏꯒꯤ ꯗꯤꯗꯤ ꯑꯗꯨꯗꯒꯤ ꯚꯩꯌꯥ ꯀꯥꯏꯅ ꯃꯌꯥꯝꯕꯗꯁꯨ ꯑꯩꯈꯣꯏꯒꯤ ꯁꯨꯃꯥꯏꯅ ꯀꯧꯕꯒꯨꯝ ꯍꯥꯏꯗꯤ ꯇꯧꯅꯔꯛꯂꯦ ꯃꯔꯝ ꯑꯗꯨꯅꯥ ꯑꯩꯈꯣꯏꯒꯤ ꯂꯣꯟ ꯑꯁꯤ ꯍꯧꯖꯤꯛ ꯌꯥꯝꯅ ꯍꯥꯏꯕꯗꯤ ꯌꯥꯝꯅ ꯁꯣꯊꯅ ꯂꯩꯕꯒꯨꯝ ꯇꯧꯔꯦ ꯃꯪꯁꯤꯜꯂꯛꯑꯦ ꯅꯣꯡꯃꯒꯤ ꯇꯞꯅ ꯇꯞꯅ